ꯑꯥ ꯍꯂꯣ ꯑꯥ ꯑꯁꯤꯁꯦ ꯄꯦꯁꯇꯤꯁꯥꯏꯠꯀꯤ ꯗꯨꯀꯥꯟ ꯑꯣꯏꯕꯤꯔ ꯑꯩꯈꯣꯏ ꯀꯩꯅꯣ ꯄꯦꯁꯇꯤꯁꯥꯏꯠꯀꯤ ꯑꯩꯈꯣꯏ ꯂꯧ ꯀꯩꯅꯣ ꯇꯧꯕꯒꯤ ꯄꯣꯠ ꯆꯩ ꯈꯔ ꯂꯧꯒꯦ ꯇꯧꯕ ꯑꯗꯨ ꯂꯧꯗꯣꯏ ꯑꯗꯨꯝ ꯂꯧꯒꯤ ꯑꯩꯈꯣꯏꯒꯤ ꯄꯣꯠ ꯆꯩ ꯉꯥꯛꯇꯅꯤ ꯀꯩꯅꯣ ꯍꯥꯔꯒꯨꯝꯕ ꯇꯤꯟ ꯍꯤꯗꯛꯒꯨꯝꯕ ꯑꯗꯨꯝ ꯂꯧꯒꯦ ꯇꯧꯕ ꯑꯩ ꯍꯧꯖꯤꯛꯇ ꯍꯥꯏꯈꯤꯕꯗꯨꯝ ꯂꯧꯖꯔꯒꯦ ꯍꯥꯔꯒ ꯇꯤꯟ ꯍꯤꯗꯥꯛꯀ ꯂꯧꯕꯗꯨꯗꯤ ꯑꯩ ꯏꯁꯥꯁꯦ ꯂꯥꯛꯄ ꯅꯪꯉꯔꯣꯏꯕ ꯑꯗꯨꯅ ꯅꯣꯏ ꯗꯤꯂꯤꯚ꯭ꯔꯤꯒꯨꯝꯕ ꯇꯧꯗꯕ꯭ꯔꯣ ꯑꯗꯨ ꯃꯃꯟꯗꯨ ꯍꯥꯏꯕꯤꯔꯛꯎꯕ ꯍꯣꯏ ꯑꯣ ꯐꯔꯦ ꯑꯗꯨ ꯃꯐꯝ ꯃꯐꯝꯗꯤ ꯑꯩꯈꯣꯏ ꯎꯝ ꯍꯣꯏ ꯍꯣꯏ ꯑꯗꯨꯗꯤ ꯅꯪꯅ ꯑꯗꯨꯝ ꯌꯥꯔꯦ ꯍꯥꯏꯕ ꯃꯇꯝꯗ ꯑꯗꯨꯝ ꯇꯧꯔꯛꯄ ꯌꯥꯅꯤ ꯅꯪꯅ ꯃꯇꯝꯗꯣ ꯑꯗꯨꯝ ꯌꯥꯏꯕ ꯑꯩꯉꯣꯟꯗꯗꯤ ꯅꯪꯅ ꯌꯥꯔꯦ ꯍꯥꯏꯕ ꯃꯇꯝꯗꯣ ꯑꯗꯨꯗ ꯑꯗꯨꯝ ꯌꯥꯔꯦ ꯍꯥꯏꯕ ꯍꯣꯏ ꯑꯗꯨꯕꯨꯗꯤ ꯈꯔ ꯈꯪꯖꯔꯦ ꯑꯩ ꯍꯣꯏ ꯑꯗꯨ ꯍꯌꯦꯡ ꯊꯤꯜꯂꯛꯄꯗꯣ ꯑꯗꯨꯝ ꯅꯪ ꯂꯥꯛꯄꯗ ꯀꯣꯜ ꯇꯧꯕꯤꯔꯛꯑꯣ ꯑꯩꯉꯣꯟꯗ ꯄꯦꯃꯦꯟꯗꯤ ꯑꯩ ꯑꯗꯨꯝ ꯀꯥꯞꯆꯔꯛꯑꯒꯦ ꯅꯪꯒꯤ ꯀꯩꯅꯣ ꯅꯝꯕꯔꯗꯨꯗ ꯍꯣꯏ ꯍꯣꯏ ꯌꯥꯝ ꯅꯨꯡꯉꯥꯏꯖꯔꯦ ꯍꯣꯏ ꯍꯣꯏ ꯑꯣ ꯍꯣꯏ ꯌꯥꯝ ꯅꯨꯡꯉꯥꯏꯔꯦ ꯍꯣꯏ